ꯍꯜꯂꯣ ꯑꯣ ꯁꯤ ꯅꯪ ꯆꯨꯋꯥꯡꯀꯤꯅꯤꯡꯀꯤ ꯃꯤꯔꯣ ꯑꯩꯁꯦ ꯑꯗꯣꯝꯗ ꯀꯣꯏꯕ ꯂꯥꯛꯅꯤꯡꯕ ꯑꯗꯣ ꯃꯐꯝ ꯍꯣ ꯀꯔꯤ ꯀꯔꯤ ꯑꯃꯠꯇ ꯅꯠꯇꯦ ꯀꯣꯏꯅꯤꯡꯕ ꯑꯗꯨꯒꯤ ꯅꯪ

ꯑꯥ

ꯌꯦꯡꯃꯩꯅ ꯑꯣ ꯎꯝ ꯑꯣ

ꯑꯗꯨ ꯀꯣꯏꯕ ꯂꯥꯛꯀꯦ ꯀꯔꯤ ꯃꯇꯝꯗ ꯍꯦꯟꯅ ꯅꯨꯡꯉꯥꯏꯒꯗ꯭ꯔꯥ

ꯑꯥꯏ ꯅꯨꯡꯁꯤꯠꯅꯁꯨ ꯄꯨꯕ ꯉꯝꯂꯣꯏ

ꯑꯥ ꯑꯣ ꯑꯩꯁ ꯑꯗꯨꯒꯨꯝꯕꯗꯤ ꯐꯥꯕ ꯂꯥꯛꯂꯣꯏꯗ ꯌꯦꯡꯒꯦ ꯍꯥꯏꯕꯅꯦ ꯑꯥ ꯑꯗꯨꯗꯤ ꯑꯗꯨꯒꯤ ꯃꯇꯝꯗ ꯂꯥꯛꯄ ꯇꯥꯔꯦ ꯁ꯭ꯄꯔꯤꯡꯗ ꯍꯣꯏ ꯌꯥꯔꯦ ꯌꯥꯔꯦ